ꯃꯔꯨ ꯑꯣꯏꯅ ꯄꯦꯁꯦꯟꯖꯔ ꯕꯁꯀꯤ ꯄꯦꯁꯦꯟꯖꯔ ꯁꯤꯠ ꯑꯁꯤ ꯔꯣ ꯑꯅꯤ ꯂꯩ ꯔꯣ ꯑꯃꯗ ꯁꯤꯠ ꯑꯍꯨꯝ ꯑꯍꯨꯝꯒꯤ ꯆꯥꯡꯗ ꯂꯩ ꯑꯗꯨꯒ ꯄꯣꯠꯆꯩ ꯊꯝꯐꯝꯅ ꯄꯦꯁꯦꯟꯖꯔ ꯁꯤꯠꯀꯤ ꯍꯦꯛ ꯇꯣꯞ ꯊꯪꯕ ꯃꯊꯛꯇ ꯂꯩ ꯋꯤꯟꯗꯣꯁꯤꯡ ꯑꯁꯤ ꯍꯥꯡꯗꯣꯛ ꯍꯥꯡꯖꯤꯟ ꯌꯥꯕ ꯃꯔꯨ ꯑꯣꯏꯅ ꯒ꯭ꯂꯥꯁꯀꯤ ꯑꯣꯏꯅ ꯄꯥꯜꯂꯤ ꯑꯗ ꯄꯦꯁꯦꯟꯖꯔ ꯕꯁꯁꯤꯡ ꯑꯁꯤ ꯃꯔꯨ ꯑꯣꯏꯅ ꯗꯤꯖꯜꯅ ꯆꯦꯜꯍꯜꯂꯤ ꯑꯗꯨꯒ ꯑꯩꯍꯥꯛ ꯕꯁꯀꯤ ꯇ꯭ꯔꯦꯕꯦꯜ ꯇꯧꯖꯔꯨꯔꯦ ꯑꯩꯍꯥꯛꯅ ꯇꯧꯔꯨꯕ ꯃꯐꯝ ꯑꯗꯨꯗꯤ ꯆꯦꯟꯅꯥꯏꯗꯒꯤꯅ ꯁꯦꯂꯝ ꯐꯥꯎꯕ ꯇꯧꯖꯔꯨꯔꯦ ꯃꯇꯝ ꯑꯗꯨꯗ ꯕꯁꯀꯤ ꯇ꯭ꯔꯦꯕꯦꯜ ꯑꯁꯤ ꯑꯩꯉꯣꯟꯗ ꯕꯦꯁꯠ ꯑꯦꯛꯁꯄꯔꯤꯌꯦꯟꯁ ꯑꯣꯏꯈꯤ